ꯍꯜꯂꯣ ꯁꯤ ꯀꯅꯥ ꯑꯣꯏꯕꯤꯔꯕꯅꯣ ꯀꯔꯤ ꯍꯪꯒꯦ ꯍꯥꯏꯔꯤꯅꯣ ꯑꯣ ꯊꯥꯡ ꯊꯥꯡ ꯂꯧꯒꯦ ꯍꯥꯏꯔꯤꯕ꯭ꯔꯣ ꯑꯣ ꯊꯥꯡꯁꯤꯕꯨ ꯀꯔꯝꯕ ꯊꯥꯡꯅꯣ ꯄꯥꯝꯕꯤꯔꯤꯁꯤꯕꯨ ꯁꯣꯝꯅ ꯑꯣ ꯂꯧꯔꯤ ꯊꯥꯡ ꯑꯗꯣ ꯂꯧꯔꯤꯊꯥꯡꯁꯨ ꯂꯩ ꯑꯗꯨꯒ ꯑꯇꯩ ꯑꯇꯩꯗꯤ ꯀꯔꯤ ꯀꯔꯤ ꯄꯥꯝꯕꯒꯦ ꯑꯥꯎ ꯎꯝ ꯑꯣ ꯁꯪꯒꯥꯏꯁꯨ ꯂꯩ ꯑꯣ ꯒꯧꯔꯤꯁꯨ ꯂꯩ ꯁꯪꯒꯥꯏꯁꯨ ꯂꯩ ꯑꯗꯨꯒ ꯌꯣꯠꯄꯥꯛꯁꯨ ꯂꯩ ꯑꯗꯣ ꯃꯃꯜꯁꯤ ꯑꯩꯈꯣꯏꯒꯤꯁꯤ ꯂꯧꯔꯤ ꯊꯥꯡꯁꯤ ꯑꯁꯥꯡꯕꯒ ꯑꯇꯦꯟꯕꯒ ꯃꯃꯜꯁꯤ ꯃꯥꯟꯅꯗꯦ ꯑꯁꯥꯡꯕ ꯑꯩꯈꯣꯏ ꯃꯃꯜꯁꯤ ꯂꯨꯄꯥ ꯆꯥꯃꯔꯤ ꯆꯥꯃꯉꯥ ꯍꯥꯏ ꯑꯗꯨꯒ ꯑꯇꯦꯟꯕꯅ ꯂꯨꯄꯥ ꯆꯅꯤ ꯆꯍꯨꯝ ꯁꯨꯃꯥꯏꯅ ꯍꯥꯏ ꯂꯧꯔꯤꯊꯥꯡꯁꯤꯒꯤ ꯃꯃꯜꯅ ꯑꯗꯨ ꯌꯣꯠꯄꯥꯛꯀꯤ ꯃꯃꯜꯁꯤ ꯂꯨꯄꯥ ꯆꯅꯤꯌꯥꯡꯈꯩ ꯑꯗꯨꯃꯥꯏꯅ ꯂꯩ ꯑꯩꯈꯣꯏꯒꯤꯁꯦ ꯇꯥꯕꯁꯤ ꯌꯥꯗ꯭ꯔꯦ ꯇꯥꯕꯗꯤ ꯑꯩꯈꯣꯏꯒꯤ ꯃꯃꯜꯁꯤ ꯑꯩꯈꯣꯏ ꯇꯥꯔꯒ ꯍꯥꯏꯖꯔꯕꯅꯤ ꯒꯧꯔꯤꯒꯤ ꯃꯃꯜꯅ ꯂꯨꯄꯥ ꯆꯥꯍꯨꯝ ꯂꯩꯌꯦ ꯒꯧꯔꯤꯁꯦ

ꯑꯣ ꯁꯪꯒꯥꯏꯗꯣ ꯁꯪꯒꯥꯏ ꯊꯥꯡꯗꯣ ꯁꯪꯒꯥꯏ ꯊꯥꯡꯗꯨꯁꯨ ꯂꯩꯖꯩ ꯑꯗꯨꯅ ꯂꯨꯄꯥ ꯆꯥꯅꯤ ꯌꯥꯡꯈꯩ ꯑꯗꯨꯃꯥꯏꯅ ꯄꯤꯌꯦ ꯑꯣ ꯂꯥꯛꯄꯤꯔꯣ ꯂꯥꯛꯄꯤꯔꯣ ꯑꯩꯒꯤ ꯌꯨꯝꯗꯨꯗꯤ ꯑꯩꯈꯣꯏꯒꯤ ꯆꯨꯔꯆꯥꯟꯄꯨꯔꯒꯤ ꯀꯩꯅꯣ ꯕꯖꯥꯔ ꯑꯗ꯭ꯋꯥꯏꯗꯣ ꯑꯗ꯭ꯋꯥꯏꯒꯤꯗꯨꯗ ꯃꯤ ꯑꯗꯨꯏꯗꯨꯗ ꯑꯗꯨꯝ ꯍꯪꯕꯤꯔꯣ ꯑꯗꯨꯗꯨꯒ ꯊꯥꯡ ꯁꯥꯐꯝꯗꯣ ꯍꯣꯏ ꯍꯣꯏ ꯂꯥꯛꯂꯝꯗꯥꯏꯗ ꯐꯣꯟ ꯇꯧꯕꯤꯔꯛꯑꯣ ꯑꯗꯨꯗꯨꯒ ꯑꯗꯨꯝ ꯂꯥꯛꯄꯤꯔꯣ ꯑꯪ ꯐꯔꯦ ꯐꯔꯦ